ꯑꯩꯈꯣꯏ ꯊꯧꯕꯥꯟ ꯖꯤꯜꯂꯥ ꯑꯁꯤꯗ ꯐꯪꯕ ꯑꯩꯈꯣꯏꯒꯤ ꯃꯍꯩ ꯃꯔꯣꯡꯁꯤꯡꯗꯤ ꯑꯩꯈꯣꯏꯒꯤ ꯀꯣꯕꯤ ꯑꯗꯒꯤ ꯑꯥꯜꯂꯨ ꯍꯋꯥꯏ ꯍꯋꯥꯏꯃꯨꯕꯤ ꯀꯣꯕꯤ ꯂꯩ ꯆꯅꯝ ꯇꯤꯜꯍꯧ ꯍꯥꯏꯔꯤꯕꯁꯤꯡ ꯑꯁꯤꯅꯆꯤꯡꯕ ꯂꯣꯏꯅꯃꯛ ꯐꯪꯉꯤ